ꯆꯍꯤ ꯈꯔ ꯑꯁꯤꯗ ꯇꯨꯔꯤꯖꯝ ꯑꯁꯤ ꯍꯦꯟꯒꯠꯂꯛꯏ ꯍꯥꯏꯅ ꯈꯜꯂꯤ ꯍꯥꯏꯔꯤꯕ ꯇꯣꯞ ꯄꯣꯠ ꯑꯃꯒꯤ ꯑꯐ ꯐꯠꯇ ꯍꯥꯏꯕꯁꯤꯗꯤ ꯃꯁꯥꯅ ꯂꯩꯐꯝ ꯊꯣꯛꯏ ꯄꯣꯖꯤꯇꯤꯐ ꯂꯩꯔꯒꯗꯤ ꯅꯦꯒꯤꯇꯤꯕꯤꯁꯨ ꯂꯩꯕ ꯇꯥꯕꯅꯤ ꯃꯔꯝ ꯑꯗꯨꯅ ꯄꯣꯖꯤꯇꯤꯞꯇ ꯍꯥꯏꯔꯒꯗꯤ ꯑꯩꯈꯣꯏꯒꯤ ꯃꯐꯝ ꯑꯁꯤꯗ ꯂꯩꯔꯤꯕ ꯅꯍꯥꯁꯤꯡ ꯏꯟꯈꯠꯂꯏꯕ ꯑꯉꯥꯡꯁꯤꯡ ꯃꯁꯥ ꯃꯁꯥꯒꯤ ꯍꯩꯖꯕ ꯈꯨꯠꯅ ꯃꯈꯨꯠꯅ ꯁꯦꯝꯖꯕ ꯄꯣꯠ ꯆꯩꯁꯤꯡ ꯄꯨꯊꯣꯛꯆꯗꯨꯅ ꯐꯦꯁꯇꯤꯕꯦꯜ ꯀꯌꯥ ꯑꯃ ꯇꯧꯗꯨꯅ ꯁꯝꯅ ꯍꯥꯏꯔꯕꯗ ꯁꯉꯥꯏ ꯐꯦꯁꯇꯤꯕꯦꯜ ꯍꯥꯏꯔꯤꯕ ꯑꯁꯤꯗꯁꯨ ꯃꯥꯅ ꯍꯩꯖꯔꯤꯕ ꯁꯤꯡꯖꯔꯤꯕ ꯄꯣꯠ ꯑꯗꯨ ꯄꯨꯊꯣꯛꯇꯨꯅ ꯃꯄꯥꯜ ꯂꯝꯗꯒꯤ ꯂꯥꯛꯄ ꯃꯤꯑꯣꯏꯁꯤꯡꯗꯨꯗ ꯎꯠꯇꯨꯅ ꯃꯥꯒꯤ ꯁ꯭ꯀꯤꯜ ꯑꯗꯨꯕꯨ ꯗꯦꯕꯂꯞ ꯇꯧꯕꯗ ꯃꯇꯦꯡ ꯄꯥꯡꯉꯤ ꯑꯃꯗꯤ ꯑꯟꯑꯦꯝꯄ꯭ꯂꯣꯏꯃꯦꯟ ꯍꯥꯏꯕ ꯑꯦꯝꯄ꯭ꯂꯣꯏ ꯇꯧꯕꯁꯨ ꯌꯥꯏ ꯑꯗꯨꯕꯨ ꯅꯦꯒꯤꯇꯤꯕꯤꯇꯤꯗ ꯍꯥꯏꯔꯒꯗꯤ ꯑꯩꯈꯣꯏꯒꯤ ꯃꯄꯥꯜ ꯂꯝꯒꯤ ꯑꯣꯏꯕ ꯏꯟꯐ꯭ꯂꯨꯌꯦꯟꯁ ꯀꯌꯥ ꯑꯃ ꯂꯩꯔꯤ ꯃꯐꯝꯗꯨꯗ ꯆꯠꯅꯔꯤꯕ ꯆꯠꯅ ꯂꯣꯟꯆꯠ ꯀꯜꯆꯔ ꯇ꯭ꯔꯦꯗꯤꯁꯟ ꯑꯩꯈꯣꯏꯒꯗꯤ ꯈꯦꯠꯅꯕ ꯃꯔꯝ ꯑꯣꯏꯔꯒ ꯍꯥꯏꯔꯤꯕꯗꯨ ꯅꯍꯥꯁꯤꯡꯁꯤꯅ ꯏꯟꯐ꯭ꯂꯨꯌꯦꯟꯁ ꯇꯧꯔꯛꯇꯨꯅ ꯃꯈꯣꯏꯒꯤ ꯃꯁꯥꯒꯤ ꯇ꯭ꯔꯦꯗꯤꯁꯟ ꯑꯃꯗꯤ ꯀꯜꯆꯔꯕꯨ ꯀꯥꯎꯊꯣꯛꯈꯤꯗꯨꯅ ꯂꯥꯟꯅ ꯂꯝꯖꯤꯡꯒꯤꯕꯁꯨ ꯌꯥꯎꯗꯕ ꯅꯠꯇꯦ